ꯍꯨꯖꯤꯛ ꯃꯅꯤꯄꯨꯔꯗꯗꯤ ꯃꯅꯤꯄꯨꯔꯒꯤ ꯁꯦꯂꯦ ꯁꯤꯂꯦꯕꯁꯇ ꯃꯩꯇꯩ ꯃꯌꯦꯛꯁꯦ ꯀꯝꯄꯜꯁꯔꯤ ꯑꯣꯏꯔꯤ ꯑꯉꯥꯡꯁꯤꯡꯗ ꯈꯪꯕ ꯍꯦꯜꯍꯜꯂꯤ ꯃꯁꯤꯅ ꯑꯗꯨꯒ ꯄꯣꯁꯇꯔꯒꯨꯝꯕ ꯊꯦꯠꯄꯒꯨꯝꯕꯗꯁꯨ ꯑꯩꯈꯣꯏꯒꯤ ꯃꯩꯇꯩ ꯃꯌꯦꯛꯁꯦ ꯑꯗꯨꯝ ꯍꯥꯞꯇꯕ ꯌꯥꯗꯦ ꯑꯗꯨꯅ ꯏꯕꯃꯛ ꯊꯣꯛꯇ꯭ꯔꯒꯁꯨ ꯄꯥꯕ ꯐꯥꯎꯕꯗꯤ ꯄꯥꯕ ꯐꯥꯎꯕꯒꯤ ꯆꯥꯡꯗꯗꯤ ꯌꯣꯛꯈꯠꯂꯤ